ꯂꯤꯂꯣꯡꯒꯤ ꯑꯜ ꯍꯌꯥꯠꯇꯒꯤ ꯕꯤꯞ ꯐ꯭ꯔꯥꯏꯗ ꯍꯥꯞ ꯑꯃꯒ ꯆꯤꯛꯀꯟ ꯐꯨꯜ ꯑꯃꯒ ꯑꯣꯗꯔ ꯇꯧꯈꯤꯕꯒ ꯏꯪꯈ꯭ꯔꯕ ꯅꯤꯡꯊꯝ ꯊꯥꯗ ꯄꯨꯕꯤꯔꯛꯄ ꯒꯤꯗꯃꯛꯇ ꯍꯥꯏꯕꯒ ꯃꯇꯝ ꯆꯥꯅ ꯄꯨꯕꯤꯔꯛꯄꯒꯤꯗꯃꯛꯇ ꯊꯥꯒꯠꯆꯔꯤ